ꯑꯩꯅ ꯈ꯭ꯋꯥꯏꯗꯒꯤ ꯄꯥꯝꯖꯕ ꯉꯥ ꯈꯔ ꯈꯔꯗꯤ ꯄꯦꯡꯕꯥ ꯁꯥꯔꯦꯡ ꯔꯧ ꯁꯤꯜꯚꯔ ꯀꯥꯞ ꯑꯗꯨꯒ ꯃꯤꯌꯥꯝꯅ ꯄꯥꯛꯇꯛꯅꯅ ꯆꯥꯕ ꯄꯥꯝꯂꯤꯕ ꯉꯥꯁꯤꯡ ꯑꯗꯨꯗꯤ ꯁꯖꯤꯛ ꯆꯥꯕꯤ ꯁꯤꯜꯚꯔ ꯉꯥꯈꯥ ꯃꯨꯀꯥꯉꯥ ꯎꯀꯥꯕꯤ ꯄꯣꯔꯣꯝ